ꯈꯨꯡꯒꯪ ꯍꯥꯏꯕꯁꯤꯃꯛꯇꯕꯨ ꯃꯍꯧꯁꯥꯅ ꯁꯣꯍꯣꯔꯒꯤ ꯃꯐꯝꯗꯒꯤ ꯂꯥꯞꯊꯣꯛꯅ ꯂꯩꯕ ꯃꯔꯝꯅ ꯂꯝꯕꯤ ꯊꯣꯡ ꯑꯅꯥ ꯂꯥꯏꯌꯦꯡ ꯁꯪ ꯋꯥꯌꯦꯜ ꯋꯥꯏꯌꯦꯜ ꯁꯪꯁꯤꯡ ꯑꯁꯤ ꯃꯇꯤꯛ ꯆꯥꯅ ꯂꯩꯇꯕ ꯃꯔꯝꯅ ꯈꯨꯡꯒꯪꯗ ꯊꯧꯗꯣꯛ ꯋꯥꯊꯣꯛ ꯈꯨꯗꯣꯡꯊꯤꯕ ꯑꯃ ꯊꯣꯛꯄ ꯃꯇꯝꯗ ꯅꯤꯡꯊꯤꯅ ꯋꯥꯌꯦꯜ ꯇꯧ ꯋꯥꯌꯦꯜꯕꯤꯅꯕ ꯂꯩꯇꯕꯗꯒꯤ ꯅꯝꯁꯤꯟꯗꯨꯅ ꯇꯣꯛꯄꯅ ꯑꯌꯥꯝꯕꯅꯤ ꯈꯨꯗꯝ ꯑꯣꯏꯅ ꯍꯥꯏꯔꯕꯗ ꯈꯨꯡꯒꯪꯗ ꯃꯤꯍꯥꯠ ꯃꯤꯄꯨꯟꯒꯤ ꯊꯧꯗꯣꯛ ꯑꯃ ꯊꯣꯛꯄ ꯃꯇꯝꯗ ꯑꯅꯛꯄ ꯂꯣꯀꯦꯜ ꯄꯨꯂꯤꯁ ꯁꯤꯡꯅ ꯏꯕꯤꯗꯦꯟꯁ ꯑꯗꯨ ꯈꯣꯝꯒꯠꯄ ꯃꯇꯝꯗ ꯂꯝ ꯂꯥꯞꯄꯅꯤꯅ ꯏꯕꯤꯗꯦꯟꯁ ꯑꯗꯨ ꯐꯖꯅ ꯈꯣꯝꯒꯠꯄ ꯉꯝꯒꯤꯗꯕ ꯏꯕꯤꯗꯦꯟꯁ ꯃꯥꯝꯒꯤꯕ ꯑꯃꯗꯤ ꯎꯀꯤꯜ ꯃꯇꯤꯛ ꯆꯥꯅ ꯂꯩꯇꯕꯗꯒꯤ ꯃꯇꯤꯛ ꯆꯥꯅ ꯋꯥꯌꯦꯟꯕ ꯉꯝꯗꯕꯗꯒꯤ ꯋꯥꯌꯦꯜ ꯁꯪ ꯌꯧꯕ ꯉꯝꯗꯅ ꯅꯝꯁꯤꯟꯗꯨꯅ ꯑꯁꯣꯛꯄ ꯑꯃꯥꯡꯕ ꯑꯁꯤꯕ ꯅꯪꯉꯤꯕꯁꯤꯡ ꯑꯗꯨ ꯈꯛꯇꯅ ꯑꯃꯥꯡꯕ ꯑꯣꯏꯔꯒ ꯇꯣꯛꯆꯕ ꯑꯁꯦꯡꯕ ꯑꯗꯨꯗꯤ ꯄꯨꯊꯣꯛꯄ ꯉꯝꯗꯕ ꯅꯝꯁꯤꯟꯗꯨꯅ ꯑꯗꯨꯝ ꯃꯥꯡꯈꯤꯕ ꯑꯁꯤꯅ ꯆꯤꯡꯕꯁꯤꯡ ꯑꯁꯤ ꯁꯣꯍꯣꯔꯒꯤ ꯑꯦꯔꯤꯌꯥꯗ ꯌꯦꯡꯅꯔꯒꯕꯨꯗꯤ ꯈꯨꯡꯒꯪꯒꯤ ꯑꯦꯔꯤꯌꯥꯁ ꯈꯨꯡꯒꯪꯒꯤ ꯖꯒꯥꯁꯤꯡ ꯑꯁꯤꯗ ꯊꯣꯛꯏꯕ ꯊꯧꯗꯣꯛ ꯋꯥꯊꯣꯛꯁꯤꯡ ꯑꯁꯤꯅ ꯅꯝꯁꯤꯟꯗꯨꯅ ꯐꯨꯝꯖꯤꯟꯗꯨꯅ ꯊꯝꯒꯤꯕꯁꯤꯡ ꯑꯁꯤꯅ ꯃꯁꯤꯡ ꯌꯥꯝꯅ ꯍꯦꯜꯂꯤ